ꯑꯣ ꯍꯜꯂꯣ ꯑꯥ ꯁꯤꯗꯤ ꯀꯅꯥ ꯑꯣꯏ ꯑꯥ ꯑꯩ ꯑꯣ ꯁꯅꯥꯍꯟꯕꯤꯒꯤ ꯃꯅꯥꯎ ꯅꯨꯄꯥ ꯒꯣꯀꯨꯜꯗꯨꯅꯤ

ꯍꯣꯏ ꯍꯣꯏ ꯑꯥ ꯍꯣꯏ ꯑꯩꯁꯦ ꯍꯟꯗꯛꯁꯦ ꯁꯦ ꯁꯦꯅꯥꯄꯇꯤ ꯗꯣꯟ ꯕꯣꯁꯀꯣꯗꯒꯤ ꯇꯝꯒꯦ ꯍꯥꯏꯅ ꯂꯥꯛꯄ ꯑꯗꯨ ꯑꯩꯁꯨ ꯑꯦꯠꯃꯤꯁꯟꯗꯤ ꯂꯣꯏꯈ꯭ꯔꯕ ꯂꯣꯏꯈ꯭ꯔꯕ ꯑꯗꯨꯕꯨ ꯍꯣꯁꯇꯦꯜꯁꯨ ꯊꯤ ꯑꯗꯨꯕꯨ ꯍꯣꯁꯇꯦꯜꯁꯦ ꯍꯧꯖꯤꯛꯇꯤ ꯍꯥꯎꯁꯐꯨꯜ ꯑꯣꯏꯈ꯭ꯔꯕꯅꯤꯅ ꯑꯩꯁꯨ ꯂꯥꯛꯄꯗꯨ ꯊꯦꯡꯕꯅꯤꯅ ꯑꯗꯨꯝ ꯐꯪꯗꯕ ꯑꯗꯨꯒꯤꯗꯃꯛ ꯑꯩꯁꯨ ꯔꯦꯟꯇꯨ ꯔꯦꯟꯗꯣ ꯌꯨꯝꯒꯤ ꯚꯔꯥꯁꯦ ꯊꯤꯔꯒ ꯂꯥꯛꯄꯀꯣ ꯑꯗꯨꯒꯤꯗꯃꯛ ꯄꯥꯎ ꯇꯥꯔꯕꯅꯤꯅ ꯑꯪꯀꯜ ꯅꯪꯉꯣꯟꯗ ꯀꯩꯅꯣꯃ ꯌꯨꯝꯗꯤ ꯂꯩꯕꯨꯗꯤ ꯂꯩꯕ ꯑꯥ ꯑꯦ ꯑꯦ ꯑꯗꯨ ꯑꯣꯏꯔꯗꯤ ꯑꯩ ꯑꯩꯒꯤꯗꯃꯛ ꯊꯝꯕꯤꯌꯣ ꯀꯩꯅꯣꯃ ꯌꯨꯝꯗꯨ ꯆꯥꯎꯕ꯭ꯔꯥ ꯅꯠꯇ꯭ꯔꯒ ꯄꯤꯛꯄꯀꯣ

ꯑꯥ ꯑꯗꯨ ꯑꯣꯏꯔꯗꯤ ꯕꯥꯠꯔꯨꯝ ꯑꯦꯇꯦꯆ ꯑꯣꯏꯔꯦꯅꯦꯀꯣ ꯑꯗꯨ ꯀꯥꯗꯨ ꯀꯣ ꯑꯗꯨ ꯑꯗꯨ ꯑꯣꯏꯔꯗꯤ ꯐꯦꯁꯤꯂꯤꯇꯤꯁ ꯀꯨꯝꯕꯗꯤ ꯀꯃꯥꯏꯅ ꯇꯧꯔꯒ ꯀꯣ ꯋꯥꯏꯐꯥꯏꯒꯨꯝꯕ ꯄꯤꯕ꯭ꯔꯥ ꯅꯠꯇ꯭ꯔꯒ ꯍꯧꯖꯤꯛ ꯏꯁꯤꯡꯒꯨꯝꯕ ꯀꯃꯥꯏꯅ ꯁꯄ꯭ꯂꯥꯏ ꯄꯤꯔꯕꯀꯣ ꯅꯣꯏꯁꯦ ꯌꯨꯝꯗ ꯍꯣꯏ ꯑꯗꯨꯗꯤ ꯍꯔꯥꯎꯋꯦ ꯑꯥ ꯎꯝ ꯑꯥ ꯑꯦ ꯑꯦ ꯑꯪꯀꯜ ꯑꯗꯨ ꯑꯗꯨ ꯑꯣꯏꯔꯗꯤ ꯅꯣꯏꯁꯤ ꯀꯔꯤ ꯀꯣꯂꯣꯅꯤꯗꯒꯤ ꯂꯩꯕꯀꯣ ꯍꯣꯏ ꯍꯣꯏ ꯑꯩ ꯈꯪꯉꯦ ꯑꯗꯨꯗꯤ ꯍꯣꯏ ꯑꯣ ꯑꯣ ꯑꯗꯨꯗꯤ ꯕꯤꯜꯗꯤꯡꯁꯨ ꯌꯥꯝ ꯐꯩꯅꯦ ꯖꯒꯥꯗꯨ ꯌꯥꯝ ꯐꯔꯦꯅꯦ ꯑꯗꯨꯗꯤ ꯍꯣꯏ ꯑꯗꯣ ꯍꯟꯗꯛꯇꯤ ꯍꯧꯖꯤꯛꯇꯤ ꯑꯩꯁꯨ ꯏꯝꯐꯥꯜꯗ ꯂꯩꯌꯦ ꯑꯗꯨꯕꯨ ꯍꯥꯡꯆꯤꯠꯀꯨꯝꯕ ꯄꯣꯠꯀꯨꯝꯕ ꯄꯨꯕ ꯂꯥꯛꯀꯅꯤ ꯑꯗꯨꯕꯨ ꯂꯥꯛꯇ꯭ꯔꯤꯕ ꯃꯇꯝꯁꯨ ꯂꯥꯛꯇ꯭ꯔꯤꯕ ꯃꯇꯝꯗ ꯑꯩꯁꯨ ꯑꯃꯔꯛ ꯑꯪꯀꯜꯗꯒꯤ ꯃꯇꯦꯡ ꯑꯃ ꯄꯥꯡꯕꯤꯌꯣ ꯍꯥꯏꯅ ꯍꯪꯒꯦꯅ ꯂꯩꯕꯀꯣ ꯑꯦ ꯅꯪ ꯑꯗꯨ ꯅꯪꯒꯤ ꯀꯥꯗꯨ ꯑꯪꯀꯜꯒꯤ ꯀꯥꯗꯨ ꯑꯃꯔꯛ ꯀꯦꯃꯦꯔꯥ ꯀꯩꯅꯣ ꯀꯦꯃꯦꯔꯥ ꯅꯝꯂꯒ ꯑꯩꯉꯣꯟꯗ ꯋꯥꯆꯦꯞꯇ ꯊꯥꯕ ꯌꯥꯒꯗ꯭ꯔꯀꯣ ꯑꯩꯁꯨ ꯀꯥꯗꯨ ꯀꯃꯥꯏꯅ ꯆꯥꯎꯕ꯭ꯔꯥ ꯍꯥꯏꯅ ꯌꯦꯡꯅꯤꯡꯕ ꯑꯣ ꯌꯥꯏ ꯌꯥꯏ ꯑꯗꯨ ꯑꯣꯏꯔꯁꯨ ꯌꯥꯏ ꯑꯗꯨꯕꯨꯀꯣ ꯑꯪꯀꯜ ꯅꯪꯒꯤ ꯌꯨꯝ ꯚꯔꯥꯁꯦ ꯌꯨꯝ ꯚꯔꯥꯁꯦ ꯀꯃꯥꯏꯅ ꯄꯤꯕꯀꯣ ꯊꯥꯗ ꯑꯣ ꯑꯣ ꯑꯗꯨ ꯇꯥꯡꯃꯟꯗ꯭ꯔꯥ ꯇꯨ ꯊꯥꯎꯖꯟ ꯐꯥꯏꯞ ꯍꯟꯗ꯭ꯔꯦꯠ ꯇꯧꯕ ꯌꯥꯒꯗ꯭ꯔꯀꯣ ꯆꯅꯤꯒ ꯂꯤꯁꯤꯡ ꯑꯅꯤꯒ ꯆꯝꯃꯉꯥ ꯇꯧꯕ ꯌꯥꯒꯗ꯭ꯔꯀꯣ ꯑꯥꯎ ꯑꯦ ꯑꯦ ꯌꯥꯝ ꯅꯨꯡꯉꯥꯏꯔꯦ ꯑꯗꯨꯗꯤ ꯑꯪꯀꯜ ꯑꯩ ꯊꯨꯅ ꯂꯥꯛꯀꯦꯀꯣ ꯑꯗꯨꯗꯤꯀꯣ ꯍꯣꯏ ꯑꯦ ꯌꯥꯝ ꯅꯨꯡꯉꯥꯏꯔꯦ ꯑꯦ ꯍꯣꯏ ꯊꯝꯃꯒꯦ